ꯑꯩꯈꯣꯏꯅ ꯈꯨꯡꯒꯪꯗ ꯈꯣꯡ ꯍꯥꯝꯕ ꯌꯥꯗꯕ ꯐꯍꯟꯅꯕꯒꯤ ꯃꯃꯤꯡ ꯂꯩꯔꯕ ꯌꯨꯝꯗ ꯂꯥꯏꯌꯦꯡꯕꯒꯤ ꯃꯑꯣꯡ ꯈꯔ ꯑꯗꯨꯗꯤ ꯑꯩꯈꯣꯏꯅ ꯕꯖꯥꯔꯗ ꯆꯠꯂꯕꯒ ꯁꯨꯅꯥ ꯄꯥꯇ ꯂꯩꯔꯅꯤ ꯂꯩꯔꯒ ꯐꯖꯅ ꯌꯨꯝꯗ ꯄꯨꯔꯛꯑꯒ ꯐꯨꯠꯂꯒ ꯃꯍꯤ ꯑꯗꯨ ꯐꯖꯅ ꯆꯥꯖꯨꯝ ꯇꯧꯔꯒ ꯐꯖꯅ ꯆꯨꯝꯊꯣꯛꯄꯤꯔꯕ ꯃꯇꯨꯡꯗ ꯈꯣꯡ ꯍꯥꯝꯕ ꯌꯥꯗ꯭ꯔꯤꯕ ꯃꯤꯑꯣꯏ ꯑꯗꯨꯗ ꯐꯖꯅ ꯄꯤꯊꯛꯂꯅꯤ ꯑꯗꯨꯇꯁꯨ ꯅꯠꯇꯅ ꯑꯩꯈꯣꯏꯅ ꯏꯁꯤꯡ ꯑꯁꯥꯕꯁꯤ ꯐꯖꯅ ꯂꯨꯝꯊꯣꯛꯂꯕ ꯃꯇꯨꯡꯗ ꯑꯩꯈꯣꯏꯅ ꯁꯤꯖꯤꯟꯅꯕ ꯌꯥꯏ